ꯑꯩꯈꯣꯏꯅ ꯍꯧꯖꯤꯛ ꯃꯇꯝꯁꯤꯗ ꯐꯦꯁꯕꯨꯛ ꯏꯟꯁꯇꯥꯒ꯭ꯔꯥꯝꯗ ꯑꯩꯈꯣꯏꯅ ꯑꯩꯈꯣꯏꯅ ꯇꯧꯔꯤꯕ ꯊꯕꯛꯁꯤꯡꯁꯦ ꯃꯁꯤ ꯑꯗꯨꯝ ꯊꯥꯒꯠꯂꯒ ꯑꯩꯈꯣꯏꯅ ꯃꯤꯉꯣꯟꯁꯤꯡꯗ ꯑꯇꯣꯞ ꯑꯇꯣꯞꯄ ꯐꯦꯁꯕꯨꯛ ꯍꯥꯡꯉꯤꯕ ꯀꯥꯡꯕꯨꯁꯤꯡꯗꯁꯨ ꯑꯗꯨꯃꯛ ꯎꯍꯜꯂꯤ ꯑꯗꯨꯒ ꯑꯩꯈꯣꯏ ꯃꯤꯅ ꯇꯧꯕꯁꯨ ꯑꯩꯈꯣꯏꯅ ꯑꯗꯨꯝ ꯎꯏ ꯑꯗꯨꯒ ꯑꯃꯨꯛꯁꯨ ꯁꯤꯌꯔ ꯇꯧꯃꯤꯟꯅꯔꯒ ꯑꯦ ꯅꯪꯗꯣ ꯁꯤ ꯐꯥꯖꯩ ꯁꯤ ꯐꯖꯗꯦ ꯍꯥꯏꯕꯅꯆꯤꯡꯕ ꯃꯌꯥꯝ ꯑꯃ ꯊꯣꯛꯏ ꯑꯗꯨꯅ ꯑꯩꯈꯣꯏꯅ ꯀꯥꯔꯤꯒꯨꯝꯕ ꯄꯣꯠ ꯑꯃ ꯎꯠꯊꯣꯛꯅꯤꯡꯕ ꯃꯤꯕꯨ ꯌꯦꯡꯍꯟꯅꯤꯡꯕ ꯃꯇꯝꯗꯁꯨ ꯁꯨꯞꯅꯒꯤ ꯏꯅꯥꯛꯇ ꯄꯣꯠꯇꯨꯅ ꯂꯩꯖꯔꯒꯁꯨ ꯑꯩꯈꯣꯏꯅ ꯐꯦꯁꯕꯨꯛꯇ ꯏꯟꯁꯇꯥꯒ꯭ꯔꯥꯝꯗ ꯊꯥꯗꯣꯛꯈ꯭ꯔꯒ ꯁꯤ ꯍꯥꯏꯅ ꯊꯥꯛꯈꯤꯕ ꯃꯠꯝꯗ ꯑꯇꯣꯞ ꯑꯇꯣꯞꯄꯁꯤꯡꯅꯁꯨ ꯑꯗꯨꯝ ꯁꯤ ꯐꯖꯩ ꯐꯖꯗꯦ ꯍꯥꯏꯕꯅꯆꯤꯡꯕꯗꯣ ꯑꯗꯨꯝ ꯍꯥꯏꯅꯕ ꯑꯗꯨꯝ ꯐꯪꯅꯕ ꯑꯗꯨꯝ ꯌꯥꯏ